ꯑꯩ ꯍꯟꯗꯛ ꯐ꯭ꯂꯤꯞꯀꯥꯔꯠꯇꯒꯤ ꯈꯣꯡꯒ꯭ꯔꯥꯎ ꯑꯃ ꯆꯦꯜꯂꯦ ꯑꯗꯣ ꯌꯥꯝꯅ ꯊꯤꯅ ꯐꯠꯇꯕ ꯀ꯭ꯋꯥꯂꯤꯇꯤꯗ ꯄꯤꯁꯜꯂꯛꯑꯦ ꯎꯠꯂꯤꯕ ꯄ꯭ꯔꯗꯛꯇꯨꯒ ꯄꯤꯔꯛꯏ ꯄꯣꯠꯁꯤꯒ ꯌꯥꯝꯅ ꯊꯤꯅ ꯈꯦꯠꯅꯕ ꯃꯃꯜꯁꯨ ꯌꯥꯝꯅ ꯊꯤꯅ ꯈꯦꯠꯅꯔꯦ ꯃꯣꯏꯅ ꯄꯤꯔꯤꯕ ꯑꯦꯃꯥꯎꯟꯗꯨꯒ ꯊꯥꯔꯛꯏꯕ ꯄꯣꯠꯁꯤꯒ ꯌꯥꯝꯅ ꯊꯤꯅ ꯈꯦꯠꯅꯔꯦ ꯁꯤꯗꯤ ꯄꯨꯔꯥ ꯇꯣꯇꯦꯂꯤ ꯗꯤꯁꯑꯄꯣꯏꯟꯇꯦꯗ ꯑꯣꯏꯔꯦ ꯑꯩꯉꯣꯟꯗ ꯌꯥꯝꯅ ꯊꯤꯅ ꯁꯥꯎꯅꯤꯡꯕ ꯑꯝꯁꯨ ꯄꯣꯛꯑꯦ ꯃꯇꯨꯡ ꯃꯅꯥꯎ ꯑꯩ ꯐ꯭ꯂꯤꯞꯀꯥꯔꯠꯇ ꯄꯣꯠ ꯆꯦꯟꯒꯦꯁꯨ ꯈꯟꯗꯔꯦ ꯃꯣꯏꯅ ꯑꯁꯨꯃꯥꯏꯅ ꯎꯠꯂꯤꯕ ꯄ꯭ꯔꯗꯛꯇꯨꯅ ꯑꯁꯦꯡꯕ ꯑꯣꯏꯅ ꯊꯥꯕꯤꯔꯛꯑꯗꯤ ꯐꯕ ꯑꯗꯨ ꯅꯠꯇꯕꯤꯗ ꯄ꯭ꯔꯗꯛꯅ ꯑꯃ ꯎꯠꯂꯦ ꯊꯥꯔꯛꯄꯅ ꯑꯃ ꯊꯥꯔꯛꯑꯦ ꯁꯤꯗꯤ ꯀꯁꯇꯃꯔꯒꯤ ꯄꯨꯔꯥ ꯊꯥꯖꯕ ꯃꯥꯡꯍꯟꯕꯅꯦ ꯑꯗꯨꯅ ꯑꯩ ꯃꯇꯨꯡ ꯃꯅꯥꯎ ꯐ꯭ꯂꯤ ꯐ꯭ꯂꯤꯞꯀꯥꯔꯠ ꯍꯥꯏꯕ ꯀꯩꯅꯣꯁꯤꯗꯒꯤꯗꯤ ꯄꯣꯠ ꯑꯃꯨꯛꯍꯟꯅ ꯆꯦꯜꯂꯔꯣꯏ ꯑꯗꯨꯒ ꯃꯌꯥꯝꯅꯁꯨ ꯑꯦꯋꯦꯔ ꯑꯣꯏꯕꯤꯌꯨ ꯃꯈꯣꯏꯒꯤ ꯄ꯭ꯔꯗꯛꯇꯣ ꯎꯠꯄꯅ ꯑꯃ ꯎꯠꯄꯅꯦ ꯑꯗꯨꯒ ꯊꯥꯕꯅ ꯑꯃ ꯊꯥꯕꯅꯦ ꯑꯗꯨꯅ ꯑꯩꯗꯤ ꯃꯇꯨꯡ ꯃꯅꯥꯎ ꯃꯁꯤꯒꯤ ꯑꯦꯞ ꯐ꯭ꯂꯤꯞꯀꯥꯔꯠ ꯀꯩꯅꯣ ꯑꯣꯟꯂꯥꯏꯟ ꯁꯣꯄꯤꯡ ꯑꯦꯞꯁꯦ ꯑꯃꯨꯛꯍꯟꯅ ꯃꯈꯣꯏꯗꯒꯤ ꯄꯣꯠ ꯆꯦꯜꯂꯔꯣꯏ ꯍꯥꯏꯅ ꯑꯩ ꯈꯟꯈ꯭ꯔꯦ